ꯇꯦꯛꯅꯣꯂꯣꯖꯤ ꯑꯁꯤ ꯑꯩꯈꯣꯏꯒꯤ ꯃꯥꯂꯦꯝ ꯄ꯭ꯔꯤꯊꯤꯕꯤꯁꯤꯅ ꯃꯣꯔꯗꯅꯥꯏꯖꯦꯁꯟꯗ ꯂꯥꯛꯄ ꯃꯇꯝꯗ ꯆꯥꯎꯈꯠꯂꯛꯄꯒꯤ ꯃꯇꯨꯡ ꯏꯟꯅ ꯇꯦꯛꯅꯣꯂꯣꯖꯤꯁꯦ ꯌꯥꯝ ꯆꯪꯉꯦꯕ ꯍꯧꯖꯤꯛ ꯇꯦꯛꯅꯣꯂꯣꯖꯤ ꯃꯇꯝꯗ ꯄꯣꯛꯄ ꯑꯉꯥꯡ ꯑꯃꯒ ꯊꯥꯏꯅꯉꯩꯒꯤ ꯃꯇꯝꯗ ꯄꯣꯛꯄ ꯑꯉꯥꯡ ꯑꯃꯒ ꯀꯣꯛ ꯃꯥꯟꯅꯗꯦ ꯃꯥꯒꯤ ꯂꯤꯕꯤꯡ ꯑꯣꯐ ꯅꯦꯆꯔ ꯍꯦꯕꯤꯠ ꯃꯥꯟꯅꯗꯦꯕꯀꯣ ꯑꯗꯨꯅ ꯍꯧꯖꯤꯛꯀꯥꯟꯒꯤ ꯑꯉꯥꯡꯁꯤꯡꯁꯦ ꯑꯩꯈꯣꯏꯒꯤ ꯐꯣꯟꯗ ꯌꯥꯝ ꯀꯥ ꯍꯦꯟꯅ ꯑꯦꯛꯁꯄꯔ꯭ꯇ ꯑꯣꯏꯕ ꯃꯥꯒꯤ ꯑꯩꯈꯣꯏꯒꯤ ꯕꯦꯁꯤꯛ ꯍꯤꯌꯨꯃꯦꯟ ꯅꯤꯠꯁꯇ ꯆꯪꯗꯕ ꯌꯥꯗꯕ ꯄꯣꯠ ꯑꯃ ꯑꯣꯏꯅ ꯑꯩꯈꯣꯏꯅ ꯃꯣꯕꯥꯏꯜ ꯐꯣꯟ ꯇꯦꯛꯅꯣꯂꯣꯖꯤꯁꯦ ꯑꯣꯏꯅ ꯎꯔꯦ ꯍꯣꯏ ꯇꯦꯛꯅꯣꯂꯣꯖꯤꯗꯒꯤ ꯑꯩꯈꯣꯏ ꯀꯥꯟꯅꯕ ꯃꯌꯥꯝ ꯑꯃ ꯐꯪꯏ ꯈꯪꯗꯕ ꯄꯣꯠ ꯃꯌꯥꯝ ꯈꯪꯕ ꯐꯪꯏ ꯑꯩꯈꯣꯏꯅ ꯑꯐꯕ ꯔꯣꯝꯗ ꯁꯤꯖꯤꯟꯅꯕ ꯇꯥꯔꯒꯗꯤ ꯑꯩꯈꯣꯏꯅ ꯇꯦꯛꯅꯣꯂꯣꯖꯤꯁꯤ ꯌꯥꯝꯅ ꯐꯩ ꯑꯗꯨꯕꯨ ꯃꯍꯥꯛꯀꯤ ꯏꯟꯕꯦꯛꯐꯨꯜ ꯑꯣꯏꯕ ꯌꯥꯝꯅ ꯗ꯭ꯔꯣꯕꯦꯛ ꯃꯌꯥꯝ ꯑꯃꯁꯨ ꯂꯩꯑꯦꯕꯀꯣ ꯑꯩꯈꯣꯏ ꯑꯉꯥꯡꯁꯤꯡꯅ ꯍꯧꯒꯠꯂꯛꯂꯤꯕ ꯑꯉꯥꯡꯁꯤꯡꯅ ꯕꯤꯗꯤꯌꯣ ꯒꯦꯝꯁꯇ ꯉꯥꯎꯔꯤꯕ ꯑꯗꯒꯤꯗꯤ ꯌꯨꯇꯤꯌꯨꯕ ꯕꯤꯗꯤꯌꯣꯁ ꯑꯗꯨꯗꯒꯤꯗꯤ ꯁꯣꯁꯦꯜ ꯃꯦꯗꯤꯌꯥ ꯀꯔꯤꯅꯣ ꯈꯪꯗꯅ ꯁꯣꯁꯦꯜ ꯃꯦꯗꯤꯌꯥꯗ ꯊꯥꯒꯠꯂꯤꯕ ꯈꯣꯠꯂꯤꯕ ꯃꯌꯥꯝꯁꯦ ꯌꯥꯝꯅ ꯐꯠꯇꯕ꯭ꯔ ꯍꯥꯏꯅ ꯈꯟꯖꯩ ꯑꯗꯨꯅ ꯍꯧꯖꯤꯛ ꯊꯣꯛꯂꯛꯏꯕ ꯇꯦꯛꯅꯣꯂꯣꯖꯤꯁꯤꯒꯤ ꯃꯇꯨꯡ ꯏꯟꯅꯗꯤ ꯑꯉꯥꯡꯁꯤꯡꯁꯤꯒ ꯈꯤꯇꯪ ꯆꯥꯟꯅꯕ ꯋꯥꯠꯄ꯭ꯔ ꯍꯥꯏꯅ ꯈꯜꯂꯦ ꯑꯗꯨꯅ ꯃꯦꯟꯇꯣꯔ ꯑꯃ ꯑꯍꯜ ꯑꯃꯅ ꯌꯦꯡꯁꯤꯟꯕꯤꯔꯒ ꯁꯨꯡꯄꯥꯏ ꯄꯥꯏꯅꯨ ꯇꯦꯛꯅꯣꯂꯣꯖꯤꯗꯣ ꯈꯪꯉꯔꯣꯏ ꯍꯥꯏꯕꯗꯤ ꯅꯠꯇꯦ ꯑꯗꯨꯅ ꯃꯍꯥꯛꯀꯤ ꯃꯇꯥꯡ ꯃꯇꯝꯒꯤ ꯃꯇꯨꯡ ꯏꯟꯅ ꯁꯤꯖꯤꯟꯅꯕ ꯌꯥꯕ ꯂꯦꯕꯦꯜꯗꯨ ꯁꯤꯖꯤꯟꯅꯍꯜꯂꯒ ꯊꯝꯕ ꯇꯔꯒꯗꯤ ꯌꯥꯝ ꯐꯒꯅꯤ ꯍꯥꯏꯅ ꯂꯧꯖꯩ